ꯐ꯭ꯂꯥꯋꯥꯔ ꯕ꯭ꯌꯨꯖꯤꯅꯦꯁꯀꯨꯝꯕ ꯇꯧꯔꯗꯤ ꯏꯟꯚꯦꯁꯃꯦꯟꯗꯤ ꯈꯔ ꯌꯥꯝꯅ ꯇꯧꯔꯗꯤ ꯌꯥꯝ ꯐꯒꯅꯤ ꯍꯥꯏꯔꯗꯤ ꯌꯥꯝ ꯌꯥꯝ ꯏꯟꯚꯦꯁ ꯇꯧꯔꯗꯤ ꯑꯩꯈꯣꯏꯅ ꯐꯪꯅꯤꯡꯉꯥꯏꯁꯨ ꯌꯥꯝꯒꯅꯤ ꯑꯗꯨꯒ ꯑꯩꯈꯣꯏꯕꯨꯁꯨ ꯑꯩꯈꯣꯏꯅꯁꯨ ꯐꯖꯅ ꯐꯪꯂꯗꯤ ꯑꯩꯈꯣꯏꯕꯨꯁꯨ ꯍꯦꯟꯅ ꯅꯨꯡꯉꯥꯏꯒꯅꯤ ꯑꯗꯨꯒ ꯑꯩꯈꯣꯏꯅ ꯄꯤꯛꯅ ꯏꯟꯚꯦꯁ ꯇꯧꯔꯗꯤ ꯑꯩꯈꯣꯏꯒꯤ ꯏꯟꯀꯝꯁꯨ ꯄꯤꯛꯅ ꯑꯣꯏꯒꯅꯤ ꯍꯥꯏꯕꯗꯤ ꯑꯩꯈꯣꯏꯅ ꯂꯥꯈ ꯑꯃ ꯏꯟꯚꯦꯁ ꯇꯧꯔꯗꯤ ꯈꯔ ꯈꯔ ꯈꯔ ꯑꯗꯨꯝ ꯂꯥꯛꯀꯅꯤ ꯑꯗꯨꯒ ꯐꯖꯅ ꯗꯨꯀꯥꯟꯒꯨꯝꯕ ꯐꯖꯅ ꯁꯦꯝꯂꯒ ꯑꯩꯈꯣꯏꯅ ꯂꯥꯈ ꯑꯅꯤ ꯑꯍꯨꯝꯒꯨꯝꯕ ꯏꯟꯚꯦꯁ ꯇꯧꯔꯗꯤ ꯑꯗꯨꯁꯨ ꯌꯥꯝ ꯐꯖꯒꯅꯤ ꯍꯥꯏꯔꯗꯤ ꯑꯗꯨꯕꯨ ꯍꯦꯟꯅ ꯐꯖꯒꯅꯤ ꯍꯥꯏꯔꯗꯤ ꯑꯩꯈꯣꯏꯒꯤ ꯗꯨꯀꯥꯟꯁꯨ ꯏꯁꯇꯦꯟꯗꯔꯠ ꯑꯣꯏꯅ ꯑꯣꯏꯒꯅꯤ ꯑꯗꯨꯒ ꯑꯩꯈꯣꯏꯒꯤ ꯂꯩꯒꯨꯝꯕꯁꯨ ꯂꯩ ꯑꯩꯈꯣꯏꯅ ꯂꯧꯔꯁꯨ ꯂꯩꯒꯨꯝꯕ ꯄꯣꯠ ꯆꯩ ꯀꯔꯤ ꯀꯔꯥ ꯍꯥꯞꯄꯁꯨ ꯑꯗꯨ ꯌꯥꯝ ꯐꯖꯒꯅꯤ ꯍꯥꯏꯕꯗꯤ ꯃꯤ ꯃꯤꯁꯦ ꯄꯥꯝꯒꯅꯤꯕ ꯃꯤꯁꯨ ꯂꯦꯇꯦꯁ ꯂꯦꯇꯦꯁ ꯗꯤꯖꯥꯏꯟ ꯈꯛꯇ ꯄꯥꯝꯕꯅꯤꯅ ꯑꯩꯈꯣꯏꯅ ꯑꯅꯧꯕ ꯑꯅꯧꯕ ꯄꯣꯠꯀꯨꯝꯕ ꯄꯨꯔꯒ ꯊꯝꯂꯗꯤ ꯃꯣꯏꯕꯨꯁꯨ ꯌꯥꯝ ꯅꯨꯡꯉꯥꯏꯒꯅꯤ ꯑꯗꯨꯒ ꯃꯣꯏꯁꯨ ꯑꯥꯏ ꯑꯁꯤꯗꯤ ꯌꯥꯝ ꯐꯖꯩ ꯑꯁꯤꯗꯤ ꯂꯧꯁꯤꯗ ꯍꯥꯏꯅ ꯑꯗꯨꯝ ꯂꯥꯛꯀꯅꯤ ꯂꯧꯅꯤꯡꯉ ꯂꯧꯕ ꯂꯥꯛꯀꯅꯤ ꯑꯗꯨꯒ ꯑꯩꯈꯣꯏꯒꯤꯁꯨ ꯄꯣꯠ ꯆꯩ ꯈꯔ ꯊꯨꯅ ꯊꯨꯅ ꯁꯤꯠꯀꯅꯤ ꯑꯗꯨ ꯀꯁꯇꯃꯔꯁꯨ ꯌꯥꯝ ꯍꯔꯥꯎꯒꯅꯤ ꯍꯥꯏꯗꯤ ꯑꯣ ꯑꯁꯤꯗꯤ ꯌꯥꯝ ꯐꯖꯩ ꯑꯅꯧꯕ ꯄꯣꯠ ꯆꯩ ꯐꯪꯈ꯭ꯔꯦ ꯍꯥꯏꯅ ꯃꯣꯏꯁꯨ ꯌꯥꯝ ꯐꯖꯒꯅꯤ ꯑꯗꯨꯒ ꯑꯩꯈꯣꯏꯅ ꯀꯌꯥ ꯏꯟꯚꯦꯁ ꯇꯧꯕ ꯉꯝꯒꯦꯔꯥ ꯑꯗꯨꯗꯤ ꯑꯩꯈꯣꯏꯒꯤ ꯈꯨꯠꯇ ꯂꯩꯌꯦ ꯑꯩꯈꯣꯏꯅ ꯌꯥꯝ ꯏꯟꯚꯦꯁ ꯑꯣꯏꯅ ꯇꯧꯔꯗꯤ ꯑꯩꯈꯣꯏꯕꯨꯁꯨ ꯐꯖꯒꯅꯤ ꯑꯗꯨꯒ ꯑꯩꯈꯣꯏꯅ ꯄꯤꯛꯅ ꯏꯟꯚꯦꯁ ꯇꯧꯔꯗꯤ ꯑꯩꯈꯣꯏꯅ ꯐꯪꯅꯤꯡꯉꯥꯏꯁꯨ ꯄꯤꯛꯄꯅꯤ ꯑꯗꯨꯒ ꯏꯟꯚꯦꯁ ꯇꯧꯒꯦ ꯍꯥꯏꯅ ꯇꯧꯔꯗꯤ ꯌꯥꯝ ꯆꯥꯎꯅ ꯏꯟꯚꯦꯁ ꯇꯧꯔꯗꯤ ꯑꯩꯈꯣꯏꯕꯨꯁꯨ ꯅꯨꯡꯉꯥꯏꯒꯅꯤ ꯑꯩꯈꯣꯏꯅꯁꯨ ꯑꯩꯈꯣꯏꯅ ꯐꯪꯒꯗꯕ ꯃꯃꯜꯁꯨ ꯌꯥꯝ ꯆꯥꯎꯒꯅꯤ ꯍꯣꯏ ꯂꯩꯕꯗꯤ ꯂꯩꯌꯦ ꯑꯗꯨ ꯂꯩꯕꯗꯤ ꯍꯥꯏꯕꯗꯤ ꯃꯤꯅ ꯄꯩꯁꯥ ꯂꯩꯇ꯭ꯔꯒ ꯃꯤꯕꯨ ꯅꯤꯔꯒ ꯄꯤꯕꯁꯨ ꯂꯩꯌꯦ ꯑꯗꯨꯕꯨ ꯃꯤꯕꯨ ꯅꯪꯅ ꯑꯃꯔꯛ ꯅꯤꯔꯒ ꯑꯗꯨꯗꯤ ꯏꯟꯇꯔꯦꯁꯒꯨꯝꯕꯁꯨ ꯂꯩꯕꯅꯤ ꯂꯩꯕꯗꯤ ꯌꯥꯏ ꯑꯗꯨꯒ ꯅꯪ ꯅꯁꯥꯒꯤ ꯂꯩꯔꯗꯤ ꯐꯖꯅ ꯑꯆꯧꯕ ꯏꯟꯚꯦꯁ ꯇꯧꯑꯣ ꯍꯥꯏꯕꯗꯤ ꯂꯥꯈ ꯑꯅꯤ ꯑꯍꯨꯝꯒꯨꯝꯕꯒꯤ ꯏꯟꯚꯦꯁ ꯇꯧꯑꯣ ꯑꯗꯨꯒ ꯅꯣꯏꯒꯤ ꯃꯁꯥꯒꯤ ꯂꯩꯇ꯭ꯔꯗꯤ ꯑꯄꯤꯛꯄ ꯑꯣꯏꯅ ꯌꯥꯝ ꯃꯤꯉꯣꯟꯗ ꯌꯥꯝ ꯏꯟꯇꯔꯦꯁ ꯂꯧꯗ꯭ꯔꯒ ꯑꯄꯤꯛꯄ ꯑꯣꯏꯅ ꯅꯪ ꯃꯁꯥꯅ ꯍꯧꯔꯗꯤ ꯅꯪꯕꯨ ꯌꯥꯝ ꯐꯒꯅꯤ ꯑꯗꯒꯤ ꯂꯥꯛꯄ ꯄ꯭ꯔꯣꯐꯤꯠꯀꯨꯝꯕꯗꯤ ꯂꯣꯏꯅ ꯅꯪꯒꯤ ꯈꯨꯠꯇ ꯑꯣꯏꯒꯅꯤ ꯃꯤ ꯑꯇꯩꯕꯨ ꯆꯠꯂꯣꯏ ꯑꯗꯨꯒꯤ ꯑꯗꯨꯗꯤ ꯅꯪꯒꯤ ꯄ꯭ꯔꯣꯐꯤꯠ ꯂꯩꯌꯦꯅ ꯑꯗꯨꯒ ꯅꯪꯅ ꯃꯤ ꯑꯇꯩ ꯉꯣꯟꯗ ꯄꯩꯁꯥꯒꯨꯝꯕ ꯅꯤꯔꯒ ꯇꯧꯔꯗꯤ ꯅꯪꯒꯤ ꯂꯥꯛꯄ ꯄ꯭ꯔꯣꯐꯤꯠꯁꯨ ꯃꯥꯒꯤ ꯏꯟꯇꯔꯦꯁ ꯏꯟꯇꯔꯦꯁ ꯌꯥꯝ ꯆꯥꯎꯒꯅꯤ ꯄꯩꯁꯥ ꯌꯥꯝ ꯄꯨꯔꯗꯤ ꯏꯟꯇꯔꯦꯁꯁꯨ ꯌꯥꯝ ꯆꯥꯎꯒꯅꯤ ꯑꯗꯨꯒ ꯅꯣꯏꯅ ꯑꯗꯨ ꯃꯣꯏꯕꯨ ꯏꯟꯇꯔꯦꯁ ꯄꯤ ꯄꯤꯔꯒ ꯅꯣꯏꯒꯤ ꯈꯨꯠꯇ ꯌꯥꯝ ꯄꯩꯁꯥ ꯂꯩꯔꯣꯏ ꯑꯗꯨꯒ ꯅꯪ ꯅꯣꯏꯅ ꯏꯟꯚꯦꯁꯀꯨꯝꯕ ꯇꯧꯅꯤꯡꯉꯗꯤ ꯃꯁꯥꯒꯤ ꯄꯩꯁꯥ ꯃꯁꯥꯒꯤ ꯃꯆꯥ ꯑꯣꯏꯅ ꯇꯧꯑꯣ ꯑꯗꯨꯒ ꯃꯤ ꯑꯇꯩꯉꯣꯟꯗ ꯅꯤꯔꯗꯤ ꯅꯤꯔꯒ ꯇꯩꯒꯦ ꯍꯥꯏꯔꯗꯤ ꯏꯟꯚꯦꯁ ꯈꯔ ꯑꯄꯤꯛꯄ ꯇꯧꯑꯣ